ꯐꯣꯔ ꯗꯦꯁ ꯃꯃꯥꯡꯗ ꯑꯩꯅ ꯅꯥꯏꯀꯥꯗꯒꯤ ꯃꯦꯛꯄꯒꯞ ꯄ꯭ꯔꯗꯛ ꯈꯔ ꯆꯦꯟꯖꯩꯕꯀꯣ ꯑꯗꯣ ꯑꯩ ꯉꯁꯤ ꯌꯧꯔꯛꯑꯦ ꯃꯦꯀꯞ ꯄꯔꯗꯛꯁꯦ ꯌꯥꯝ ꯄꯥꯝꯖꯩꯌꯦ ꯅꯦꯝꯂꯤ ꯐꯥꯎꯟꯗꯦꯁꯟꯁ ꯑꯗꯒꯤ ꯄꯥꯎꯗꯔ ꯕ꯭ꯂꯁꯦꯁ ꯂꯥꯏꯅꯔ ꯍꯥꯏꯗꯤ ꯅꯨꯄꯤ ꯈꯨꯗꯤꯡꯃꯛꯅ ꯁꯤꯖꯤꯟꯅꯕꯗ ꯆꯪꯕ ꯄꯣꯠ ꯉꯥꯛꯇꯅꯦꯕꯀꯣ ꯑꯗꯒꯤ ꯅꯨꯄꯤ ꯑꯃ ꯑꯣꯏꯅ ꯍꯥꯏꯗꯤ ꯃꯦꯛꯀꯤ ꯐꯥꯎꯟꯗꯦꯁꯟ ꯑꯗꯒꯤ ꯄꯥꯎꯗꯔ ꯃꯌꯥꯝ ꯑꯩꯅ ꯂꯩꯖꯔꯤꯕ ꯃꯦꯀꯞ ꯄ꯭ꯔꯗꯛꯁꯦ ꯌꯥꯝꯅ ꯅꯨꯡꯉꯥꯏꯌꯦ ꯁꯤꯖꯤꯟꯅꯕꯗ ꯑꯩꯅ ꯅꯨꯡꯇꯤꯒꯤ ꯀ꯭ꯂꯥꯁꯤꯛ ꯍꯣꯇꯦꯜꯗ ꯒ꯭ꯔꯨꯃꯤꯡ ꯀ꯭ꯂꯥꯁ ꯆꯠꯄꯗꯁꯨ ꯌꯥꯝꯅ ꯀꯥꯟꯅꯩꯌꯦꯕꯀꯣ ꯃꯦꯀꯞꯁꯦ ꯁꯤꯖꯤꯟꯅꯕꯗ ꯑꯩꯈꯛꯇꯒꯤ ꯋꯥ ꯅꯠꯇꯦ ꯅꯨꯄꯤ ꯈꯨꯗꯤꯃꯛ ꯑꯩ ꯁꯨꯝ ꯈꯟꯖꯕꯗ ꯃꯦꯀꯞ ꯏꯁ ꯑꯦ ꯃꯁ ꯀꯣ ꯑꯁ꯭ꯋꯥꯏꯐꯥꯎꯕ ꯊꯣꯛꯄ ꯑꯣꯏꯔꯣ ꯑꯣꯔ ꯃꯤꯅꯤꯃꯝ ꯑꯗꯨ ꯑꯗꯥꯗꯨꯅ ꯑꯦꯀꯣꯔꯗꯤꯡ ꯇꯨ ꯗ ꯑꯣꯀꯦꯖꯟꯁ ꯑꯃ ꯂꯩꯔꯦꯀꯣ ꯑꯗꯨꯗꯨꯅ ꯌꯥꯝꯅ ꯅꯨꯡꯉꯥꯏ ꯁꯤꯖꯤꯟꯅꯕ ꯃꯌꯥꯝꯁꯨ ꯑꯃꯨꯛꯇ ꯁꯤꯖꯤꯟꯅꯔꯒ ꯇ꯭ꯔꯥꯏ ꯇꯧꯕꯤꯌꯨ ꯑꯩꯅ ꯅꯨꯡꯉꯥꯏꯕꯁꯦ ꯃꯌꯥꯝ ꯄꯨꯝꯅꯃꯛꯁꯨ ꯐꯪꯍꯟꯅꯤꯡꯏ ꯑꯗꯨꯒ ꯑꯩꯅ ꯔꯦꯀꯃꯦꯟ ꯇꯧꯖꯔꯤꯕ ꯄ꯭ꯔꯗꯛꯈꯩꯁꯦ ꯑꯩ ꯑꯗꯨꯝ ꯃꯌꯥꯝꯗꯁꯨ ꯎꯠꯆꯔꯛꯀꯦ ꯁꯨꯡꯁꯣꯏ ꯁꯣꯏꯗꯅꯃꯛ ꯃꯌꯥꯝꯁꯨ ꯁꯤꯖꯤꯟꯅꯕꯤꯌꯨ ꯇꯦꯡ ꯀ꯭ꯌꯨ